ꯅꯣꯡꯃ ꯑꯩꯈꯣꯏ ꯈꯨꯡꯒꯪꯗ ꯑꯩꯒꯤ ꯏꯃꯥꯟꯅꯕ ꯑꯃ ꯁꯟ ꯂꯣꯏ ꯁꯟ ꯂꯣꯏꯕꯗꯨ ꯁꯖꯤꯛ ꯐꯥꯜꯂꯨꯁꯦꯅ ꯑꯩꯈꯣꯏ ꯑꯅꯤ ꯆꯠꯃꯤꯟꯅꯩ ꯑꯩꯈꯣꯏꯅꯤ ꯆꯠꯃꯤꯟꯅꯕꯁꯤꯗ ꯁꯖꯤꯛ ꯐꯥꯜꯂꯤꯉꯩ ꯃꯇꯝꯁꯤꯗ ꯃꯉꯣꯟꯗ ꯂꯤꯟ ꯑꯃꯅ ꯆꯤꯛꯈꯤ ꯂꯤꯟ ꯑꯗꯨ ꯆꯤꯛꯑꯦ ꯍꯥꯏꯕ ꯍꯥꯏꯔꯛꯄꯒ ꯑꯩꯅ ꯃꯍꯥꯛꯀꯤ ꯃꯈ꯭ꯋꯥꯡꯗ ꯀꯤꯔꯤꯕ ꯈꯨꯗꯩ ꯃꯇꯦꯛ ꯑꯗꯨ ꯂꯧꯊꯣꯛꯍꯜꯂꯒ ꯃꯥꯒꯤ ꯃꯈꯣꯡꯗꯨꯗ ꯀꯤꯍꯜꯂꯤ ꯀꯤꯔꯕ ꯃꯇꯨꯡꯗ ꯃꯍꯥꯛꯀꯤ ꯃꯈꯣꯡ ꯑꯗꯨ ꯑꯩꯅ ꯍꯥꯏꯐꯦꯠ ꯌꯦꯡꯕꯗ ꯃꯍꯥꯛꯀꯤ ꯃꯈꯣꯡꯗꯨ ꯈꯔ ꯁꯣꯛꯑꯝꯃꯦ ꯁꯣꯀꯏꯕ ꯄꯣꯠꯁꯤ ꯀꯔꯝꯕ ꯂꯤꯟꯅꯅꯣꯅ ꯍꯥꯏꯐꯦꯠ ꯌꯦꯡꯕ ꯀꯥꯟꯗ ꯂꯤꯟꯗꯨꯗꯤ ꯎꯕ ꯐꯪꯍꯧꯗ꯭ꯔꯦ ꯆꯦꯟꯈꯤꯕꯅ ꯍꯥꯟꯍꯧꯔꯦ ꯃꯉꯣꯟꯗ ꯃꯁꯥꯗ ꯀꯔꯝꯕ ꯂꯤꯟ ꯑꯣꯏꯒꯅꯤ ꯍꯥꯏꯕꯗ ꯃꯍꯨ ꯀꯟꯕ ꯂꯤꯟꯅꯦꯅ ꯍꯥꯏ ꯍꯥꯏꯔꯤꯕ ꯃꯐꯝ ꯑꯗꯨ ꯑꯩꯅ ꯑꯩꯈꯣꯏ ꯑꯗꯨꯋꯥꯏꯗꯒꯤ ꯃꯤ ꯑꯃ ꯐꯣꯟ ꯇꯧꯔꯒ ꯀꯧꯔꯒ ꯑꯦ ꯁꯨꯃꯥꯏꯅ ꯇꯣꯝꯕꯗꯨ ꯂꯤꯟꯅ ꯆꯤꯛꯑꯦ ꯑꯗꯨꯗꯨꯅ ꯗꯦꯇꯣꯜꯒꯨꯝꯕ ꯀꯔꯤꯒꯨꯝꯕ ꯈꯔ ꯄꯨꯔꯛꯎ ꯃꯥꯒꯤ ꯃꯈꯣꯡ ꯑꯁꯤ ꯈꯔ ꯕꯦꯔꯥ ꯀꯥꯗꯧ ꯃꯥꯜꯂꯤ ꯁꯣꯛꯇꯧ ꯃꯥꯜꯂꯤ ꯑꯗꯨꯗꯨꯅ ꯐꯥꯔꯃꯥꯁꯤꯗꯔ ꯗꯣꯛꯇꯔꯗꯔ ꯃꯥꯏꯕꯗꯔ ꯑꯃ ꯄꯨꯔꯒ ꯌꯦꯡꯍꯟꯁꯦꯅ ꯀꯧꯋꯤ ꯀꯧꯔꯕ ꯃꯇꯨꯡꯗ ꯉꯥꯏꯍꯥꯛꯇꯪ ꯃꯥꯒꯤ ꯃꯈꯣꯡꯗꯨ ꯃꯁꯥꯗꯒꯤ ꯑꯋꯥꯡꯕ ꯊꯥꯛꯇ ꯍꯥꯏꯕꯗꯤ ꯃꯁꯥꯒꯤ ꯃꯈꯣꯡꯗꯒꯤ ꯃꯈꯣꯡꯗꯨꯅ ꯋꯥꯡꯈꯠꯍꯜꯂꯤ ꯃꯁꯥꯗꯒꯤ ꯍꯦꯟꯅ ꯑꯗꯨꯗꯨꯅ ꯃꯍꯥꯛꯀꯤ ꯃꯍꯨ ꯑꯗꯨ ꯃꯈꯣꯡꯗ ꯍꯥꯏꯕꯗꯤ ꯏꯁꯥꯗ ꯀꯣꯛ ꯂꯣꯝꯗ ꯍꯥꯏꯒꯠꯇꯅꯉꯥꯏꯒꯤ ꯈꯣꯡꯗꯨꯅ ꯃꯊꯛ ꯂꯣꯝꯗ ꯂꯩꯔꯒꯗꯤ ꯃꯈꯣꯡꯗꯨꯅ ꯋꯥꯡꯈꯠꯈꯤꯅꯤꯉꯥꯏꯒꯤ ꯊꯝꯃꯤ ꯊꯝꯃꯕ ꯃꯇꯨꯡꯗꯨꯗ ꯃꯍꯥꯛꯀꯤ ꯃꯈꯣꯡ ꯑꯗꯨ ꯑꯩꯅ ꯆꯥꯝꯊꯣꯛꯄꯤꯔꯦ ꯆꯥꯝꯊꯣꯛꯑ ꯃꯇꯨꯡꯗ ꯐꯤꯗꯨꯅ ꯌꯦꯠꯈ꯭ꯔꯕꯅꯤꯅ ꯃꯥꯒꯤ ꯃꯈꯣꯡ ꯑꯗꯨ ꯃꯊꯛꯇ ꯊꯥꯡꯀꯠꯂꯕꯅꯤ ꯉꯥꯏꯍꯥꯛꯀꯤ ꯃꯇꯨꯡꯗ ꯑꯣꯇꯣ ꯄꯨꯔꯛꯑꯦ ꯑꯣꯇꯣ ꯄꯨꯔꯛꯑꯒ ꯁꯣꯔꯥꯒꯤ ꯔꯍꯥꯃꯠ ꯃꯥꯏꯕꯗ ꯄꯨꯏ ꯄꯨꯔꯕ ꯃꯇꯨꯡꯗ ꯃꯥꯒꯤ ꯃꯈꯣꯡ ꯑꯗꯨ ꯍꯥꯏꯐꯦꯠ ꯃꯥꯏꯕꯗꯨꯅ ꯑꯦ ꯃꯁꯤꯗꯤ ꯃꯍꯨ ꯀꯟꯕ ꯂꯤꯟꯅ ꯆꯤꯛꯈꯤꯕꯅꯤ ꯁꯤꯗꯤ ꯃꯇꯝ ꯈꯔ ꯂꯥꯏꯌꯦꯡꯗꯗꯤ ꯌꯥꯔꯣꯏ ꯍꯥꯏꯗꯅ ꯑꯩꯅ ꯄꯨꯔꯒ ꯃꯗꯨꯃ ꯃꯍꯥꯛꯀꯤ ꯃꯇꯦꯡ ꯄꯥꯡꯈꯤ